ꯑꯅꯥ ꯂꯥꯏꯌꯦꯡꯒꯤ ꯁꯦꯛꯇꯔꯗ ꯁꯦꯟꯖꯥ ꯊꯨꯝꯖꯥꯒꯤ ꯃꯇꯥꯡꯗꯗꯤ ꯑꯩ ꯇꯁꯦꯡꯅ ꯈꯪꯖꯗꯦ ꯑꯗꯨꯒ ꯑꯩ ꯊꯦꯡꯁꯨ ꯊꯦꯡꯅꯖꯗ꯭ꯔꯤ ꯑꯁꯨꯝꯃꯥꯏꯅ ꯍꯥꯏꯗꯤ ꯁꯦꯟꯖꯥ ꯊꯨꯝꯖꯥ ꯇꯧꯏꯒ ꯍꯥꯏꯕꯒꯤ ꯃꯑꯣꯡꯁꯦ